ꯑꯩ ꯁꯟ ꯈꯔ ꯂꯣꯏꯖꯩ ꯁꯟꯁꯤꯡ ꯑꯗꯨ ꯑꯌꯨꯛ ꯉꯟꯅ ꯍꯧꯒꯠꯂꯒ ꯃꯣꯏꯁꯤ ꯃꯄꯥꯟꯗ ꯆꯤꯡꯊꯣꯛꯄꯤꯔꯒ ꯃꯀꯣꯟ ꯑꯗꯨ ꯃꯊꯤ ꯃꯌꯨꯡ ꯐꯖꯅ ꯁꯤꯠꯇꯣꯛꯄꯤꯔꯅꯤ ꯑꯗꯨꯒ ꯃꯥꯒꯤ ꯆꯥꯅꯕ ꯕꯒꯣꯁꯇꯨꯗ ꯑꯣꯏꯅ ꯆꯔꯨ ꯀꯛꯑꯒ ꯆꯔꯨꯗꯣ ꯍꯥꯞꯄꯤꯔꯅꯤ ꯑꯗꯨꯒꯤ ꯃꯇꯨꯡꯗ ꯑꯩꯈꯣꯏꯅ ꯊꯥꯎꯊꯤꯗꯣ ꯇꯤꯡꯉꯒ ꯊꯥꯎꯊꯤꯗꯣ ꯆꯥꯏꯕꯤꯔꯅꯤ ꯆꯦꯡꯀꯨꯞ ꯈꯔ ꯆꯥꯏꯁꯤꯜꯂꯒ ꯃꯣꯏꯒꯤ ꯑꯌꯨꯛꯀꯤ ꯄꯤꯖꯐꯝ ꯊꯣꯛꯄ ꯐꯖꯅ ꯄꯤꯖꯔꯅꯤ ꯑꯗꯨꯒꯤ ꯃꯇꯨꯡꯗ ꯃꯣꯏꯅ ꯑꯩꯈꯣꯏꯅ ꯁꯖꯤꯛ ꯐꯥꯜꯂꯨꯔꯒ ꯁꯖꯤꯛꯇꯣ ꯑꯃꯨꯛ ꯄꯤꯖꯕ ꯗꯅꯥ ꯂꯣꯜꯂꯒ ꯗꯅꯥꯗꯨ ꯄꯤꯖꯕ ꯏꯁꯤꯡ ꯃꯥꯅ ꯊꯛꯅꯤꯡꯕ ꯃꯇꯝꯗ ꯏꯁꯤꯡꯗꯨ ꯅꯨꯡꯇꯤꯒꯤ ꯆꯥꯡ ꯅꯥꯏꯅ ꯑꯩꯈꯣꯏꯅ ꯄꯤꯊꯛꯑꯒ ꯁꯟꯁꯤꯡ ꯑꯗꯨꯕꯨ ꯑꯩꯈꯣꯏꯅ ꯂꯨꯅ ꯅꯥꯟꯅ ꯊꯝꯅꯕ ꯅꯥꯗꯅꯕ ꯑꯩꯈꯣꯏꯅ ꯀꯟꯅ ꯍꯣꯠꯅꯒꯅꯤ ꯑꯗꯨꯒ ꯑꯩꯈꯣꯏꯅ ꯀꯔꯤꯒꯨꯝꯕ ꯃꯇꯝꯗ ꯆꯍꯤ ꯈꯨꯗꯤꯡꯒꯤ ꯃꯣꯏ ꯕꯦꯇꯅꯔꯤ ꯂꯤꯄꯥꯔꯠꯃꯦꯟꯗ ꯄꯨꯔꯒ ꯃꯥꯒꯤ ꯀꯥꯞꯐꯝ ꯊꯣꯛꯄ ꯍꯤꯗꯥꯛꯇꯣ ꯀꯥꯞꯊꯣꯛꯑꯒ ꯁꯟꯁꯤꯡ ꯑꯁꯤꯕꯨ ꯑꯩꯈꯣꯏꯅ ꯂꯨꯅ ꯅꯥꯟꯅ ꯊꯝꯃꯒ ꯃꯁꯥ ꯃꯎ ꯅꯥꯗꯅꯕ ꯍꯣꯠꯅꯒꯅꯤ